ꯍꯜꯂꯣ ꯀꯅꯥ ꯑꯣꯏꯗꯣꯏꯅꯣ ꯀꯅꯥꯅꯣ ꯅꯪ

ꯍꯜꯂꯣ ꯑꯥꯎ ꯑꯣ ꯁꯥꯏꯀꯜꯗꯨ ꯌꯥꯗ꯭ꯔꯒꯗꯤ ꯁꯦꯝꯕꯇꯥꯔꯦꯗꯅ ꯑꯗꯣ ꯑꯩꯈꯣꯏ ꯁꯥꯏꯀꯜꯗꯨ ꯀꯔꯤ ꯀꯔꯤ ꯌꯥꯗꯕꯅꯣ ꯑꯣ ꯑꯩꯈꯣꯏ ꯂꯧꯔꯗꯤ ꯑꯩꯈꯣꯏꯗ ꯑꯗꯨꯝ ꯁꯦꯝꯅꯉꯥꯏꯒꯤ ꯂꯩ ꯑꯗꯨꯝ ꯁꯦꯝꯁꯤ ꯑꯗꯨꯝ ꯊꯕꯛ ꯍꯥꯡꯕ ꯑꯃꯗ ꯑꯗꯨꯝ ꯄꯨꯔꯛꯑꯣ ꯌꯥꯅꯤ ꯑꯣ ꯑꯗꯨꯝ ꯑꯣꯇꯣ ꯑꯗꯨꯝ ꯆꯦꯟꯕꯅꯦ ꯑꯗꯨꯝ ꯚꯔꯥꯗꯤ ꯌꯥꯝ ꯆꯪꯗꯕꯅꯤꯗ ꯂꯨꯄꯥ ꯀꯨꯟ ꯈꯛꯇꯪ ꯂꯧꯕꯅꯤ ꯑꯗꯨ ꯄꯨꯔꯛꯑꯣ ꯑꯗꯨꯝ ꯂꯩꯅꯤ ꯁꯦꯝꯁꯦ ꯅꯣꯏ ꯑꯗꯨꯝ ꯁꯦꯝꯁꯤ ꯂꯥꯛꯑꯣ ꯂꯣꯏꯅ ꯂꯩꯅꯤ ꯌꯥꯗꯕ ꯄꯥꯠꯈꯩ ꯑꯩꯈꯣꯏ ꯁꯥꯏꯀꯟ ꯆꯟꯕꯅꯤꯅ ꯂꯣꯏꯅ ꯂꯩꯅꯦꯕ ꯑꯗꯨ ꯂꯣꯏꯅ ꯂꯥꯛꯎ ꯑꯣ ꯑꯗꯨ ꯑꯃ ꯁꯤꯟꯕ ꯇꯥꯔꯦꯗꯅ ꯄꯥꯠꯁꯤꯡ ꯌꯥꯗꯕ ꯌꯥꯗꯕꯁꯤꯡꯗꯨ ꯁꯤꯟꯕ ꯇꯥꯔꯦꯗꯅ ꯍꯣꯏ ꯑꯗꯨꯃꯥꯏꯅ ꯆꯪꯒꯅꯤ ꯑꯗꯨ ꯑꯩꯈꯣꯏꯗꯒꯤ ꯂꯧꯕꯅꯤꯅ ꯈꯔ ꯑꯗꯨꯝ ꯌꯦꯡꯕꯤꯕ ꯇꯥꯔꯦꯗꯅ ꯑꯗꯨꯝ ꯌꯦꯡꯂꯒꯦ ꯑꯩꯈꯣꯏꯅ ꯑꯗꯨꯝ ꯅꯣꯏ ꯑꯩꯈꯣꯏꯗꯒꯤ ꯂꯧꯕ ꯄꯣꯠꯅꯤꯅ ꯈꯔ ꯌꯦꯡꯕꯤꯒꯦ ꯑꯗꯨꯝ ꯑꯩꯈꯣꯏꯅꯁꯨ ꯑꯗꯨꯝ ꯄꯨꯔꯛꯑꯣ ꯁꯦꯝꯁꯤ ꯑꯗꯨꯝ ꯍꯥꯡꯉꯦ ꯋꯥꯛꯁꯣꯞꯀꯤꯗꯤ ꯁꯨꯇꯤ ꯂꯩꯇꯦ ꯍꯣꯏ ꯗꯔꯀꯥꯔ ꯂꯩꯕ ꯁꯨꯝ ꯎꯝ ꯊꯕꯛ ꯊꯅꯥ ꯂꯩꯕꯁꯨ ꯅꯣꯡ ꯐꯥꯗꯣꯛꯄꯨꯗꯤ ꯊꯤꯡꯏ ꯑꯗꯨ ꯑꯌꯥꯝꯕ ꯃꯇꯝꯗꯗꯤ ꯑꯗꯨꯝ ꯍꯥꯡꯏ ꯑꯥ ꯍꯣꯏ ꯍꯣꯏ ꯍꯣꯏ ꯍꯣꯏ ꯂꯥꯛꯑꯣ ꯑꯥ ꯂꯥꯛꯑꯣ ꯑꯗꯨꯝ ꯌꯥꯅꯤ ꯁꯦꯝꯁꯤ ꯌꯥꯗꯕꯁꯤꯡ ꯑꯗꯨꯝ ꯁꯦꯝꯁꯤ ꯂꯥꯛꯑꯣ ꯎꯝ ꯍꯣꯏ ꯍꯣꯏ ꯊꯝꯃꯦ ꯊꯝꯃꯦ